ꯍꯂꯣ ꯑꯥ ꯍꯂꯣ ꯍꯥꯏꯕꯤꯌꯨ ꯑꯥ ꯑꯣ ꯀꯔꯝꯕꯅꯣ ꯍꯥꯏꯁꯦ ꯍꯣꯏ ꯍꯣꯏ ꯍꯣꯏ ꯑꯣ ꯀꯔꯝꯕ ꯃꯇꯝꯗ ꯐꯤꯗꯨ ꯂꯧꯕꯅꯣ ꯍꯥꯏꯗꯤ ꯅꯪ ꯂꯧꯔꯤꯗꯣ ꯉꯁꯤ ꯅꯨꯃꯤꯠ ꯀꯌꯥꯅꯤ ꯁꯨꯔꯦ ꯉꯁꯤ ꯂꯧꯕ꯭ꯔꯥ ꯉꯔꯥꯡ ꯂꯧꯕ꯭ꯔꯥꯗꯣ ꯑꯝꯇ ꯍꯥꯏꯕꯤꯔꯛꯎ ꯑꯣ ꯑꯣ ꯑꯗꯨꯒ ꯅꯪ ꯉꯁꯥꯏꯗꯤ ꯅꯣꯏ ꯌꯦꯡꯗꯕꯔꯣ ꯑꯣ ꯑꯗꯣ ꯑꯩꯈꯣꯏ ꯑꯩꯈꯣꯏꯅ ꯄꯤꯕꯀꯥꯟꯗꯗꯤ ꯅꯈꯣꯏꯗ ꯇ꯭ꯔꯥꯏꯌꯦꯜ ꯇꯧꯔꯣꯅ ꯑꯩꯈꯣꯏꯒꯤ ꯑꯩꯈꯣꯏ ꯔꯨꯝꯗ ꯇ꯭ꯔꯥꯏꯌꯦꯜ ꯔꯨꯝꯗꯒ ꯑꯩꯈꯣꯏꯗꯤ ꯑꯗꯨꯝ ꯌꯦꯡꯍꯟꯕꯅꯦ ꯑꯗꯨ ꯐꯤꯗꯨ ꯗꯥꯏꯔꯦꯛ ꯍꯟꯕꯁꯤꯗꯤ ꯑꯁ ꯅꯨꯡꯉꯥꯏꯔꯣꯏ ꯑꯗꯨꯒꯤ ꯃꯍꯨꯠꯇ ꯑꯩꯈꯣꯏꯟ ꯅꯪꯒꯤ ꯔꯤꯖꯦꯛ ꯑꯣꯏꯔꯝꯕꯅꯤꯅ ꯑꯗꯨꯝ ꯑꯗꯨꯒꯤ ꯗꯤꯁꯀꯥꯎꯟ ꯈꯔ ꯑꯩꯈꯣꯏꯅ ꯄꯤꯔꯒ ꯑꯗꯨꯝ ꯑꯇꯣꯞꯄ ꯄꯣꯠ ꯑꯃ ꯂꯧꯕꯗ ꯑꯣꯏꯔꯒꯁꯨ ꯑꯩꯈꯣꯏ ꯗꯤꯁꯀꯥꯎꯟꯗ ꯑꯣꯏꯅ ꯈꯔ ꯌꯦꯡꯖꯒꯦꯕ ꯄꯣꯠ ꯑꯃ ꯑꯣꯏꯅ ꯍꯦꯛ ꯍꯟꯕꯁꯤꯗꯤ ꯑꯩꯈꯣꯏꯗꯁꯨ ꯈꯤꯇꯪ ꯈꯨꯗꯣꯡꯆꯥꯗꯦꯕ ꯎꯝ ꯎꯝ ꯑꯗꯣ ꯀ꯭ꯋꯥꯂꯤꯇꯤꯗꯣ ꯑꯩꯈꯣꯏ ꯍꯥꯟꯅ ꯑꯗꯨꯝ ꯅꯈꯣꯏꯅ ꯄꯥꯝꯕꯗꯨ ꯌꯦꯡꯉꯒꯅꯦ ꯑꯩꯈꯣꯏꯅ ꯄꯤꯔꯤꯗꯣ ꯅꯣꯏꯅ ꯍꯥꯏꯕ ꯅꯣꯏꯗ ꯂꯤꯠꯂꯒ ꯅꯣꯏꯅ ꯄꯥꯏꯔ ꯈꯣꯠꯂ ꯌꯦꯡꯉꯒ ꯑꯩꯈꯣꯏꯒꯤ ꯑꯗꯨꯝ ꯅꯈꯣꯏꯅ ꯄꯥꯝꯕꯗꯨ ꯌꯦꯡꯉꯒ ꯅꯈꯣꯏ ꯂꯧꯖꯕꯅꯦꯕ ꯀ꯭ꯋꯥꯂꯤꯇꯤꯗꯨꯒꯤꯗꯤ ꯑꯩꯈꯣꯏꯅ ꯑꯗꯨꯗꯨꯗꯤ ꯀꯩꯅꯣ ꯇꯧꯕ ꯉꯝꯃꯔꯣꯏꯕ ꯃꯊꯪ ꯀꯩꯒꯨꯝꯕ ꯊꯦꯡꯅꯔꯒꯗꯤ ꯑꯗꯨꯗꯒꯤ ꯍꯦꯟꯕ ꯀ꯭ꯋꯥꯂꯤꯇꯤ ꯑꯃ ꯑꯩꯈꯣꯏ ꯄꯤꯅꯉꯥꯏꯒ ꯍꯣꯠꯅꯒꯦꯕ ꯑꯗꯨ ꯐꯨꯔꯤꯠꯇꯨ ꯑꯩꯈꯣꯏ ꯀ꯭ꯋꯥꯂꯤꯇꯤ ꯂꯩꯇ꯭ꯔꯦ ꯅꯍꯥꯛꯅ ꯄꯥꯝꯗ꯭ꯔꯦ ꯍꯥꯏꯅ ꯍꯦꯛꯇ ꯍꯟꯕꯗꯨꯗꯤ ꯑꯩꯈꯣꯏꯗꯁꯨ ꯁꯨꯝ ꯅꯨꯡꯉꯥꯏꯇꯦ ꯑꯗꯨ ꯀꯁꯇꯃꯔ ꯑꯃ ꯑꯣꯏꯅ ꯅꯈꯣꯏꯅꯁꯨ ꯑꯗꯨ ꯋꯥꯈꯟ ꯈꯤꯇꯪ ꯈꯜꯂꯒ ꯑꯩꯈꯣꯏꯗꯁꯨ ꯍꯥꯏꯕꯤꯔꯛꯑꯣꯕ ꯑꯗꯨ ꯅꯍꯥꯛꯀꯤ ꯐꯨꯔꯤꯠ ꯁꯦꯒꯥꯏꯔꯝꯃꯦ ꯈꯤꯇꯪ ꯔꯤꯖꯦꯛ ꯑꯣꯏꯌꯦ ꯍꯥꯏꯕꯗꯨꯒꯤꯗꯤ ꯑꯩꯈꯣꯏꯁꯨ ꯌꯥꯝꯅ ꯅꯨꯡꯉꯥꯏꯇꯦ ꯑꯗꯨ ꯄꯨꯔꯥ ꯐꯤꯗꯨ ꯍꯟꯗꯕꯤꯗ ꯑꯩꯈꯣꯏꯅ ꯑꯗꯨꯒꯤ ꯃꯍꯨꯠ ꯑꯣꯏꯅ ꯑꯩꯈꯣꯏ ꯗꯤꯁꯀꯥꯎꯟ ꯈꯤꯇꯪ ꯇꯥꯔꯒ ꯅꯉꯣꯟꯗ ꯐꯤꯗꯨ ꯑꯩꯈꯣꯏ ꯄꯤꯕꯗꯤ ꯑꯗꯨꯒꯤꯗꯤ ꯑꯩꯈꯣꯏꯗ ꯉꯝꯒꯅꯦꯕ ꯗꯥꯏꯔꯦꯛ ꯍꯟꯕꯗꯤ ꯑꯩꯈꯣꯏꯗ ꯅꯨꯡꯉꯥꯏꯔꯣꯏꯕ ꯑꯣ ꯍꯧꯖꯤꯛꯇꯤ ꯊꯦꯡꯉꯦ ꯗꯨꯀꯥꯟꯁꯦ ꯑꯩꯈꯣꯏ ꯂꯣꯜꯂꯅꯦꯕꯀꯣ ꯑꯗꯨꯅ ꯍꯌꯦꯡ ꯑꯣꯏꯅ ꯑꯗꯨꯝ ꯊꯣꯛꯄꯤꯔꯛꯑꯣ ꯑꯗꯨꯒ ꯍꯌꯦꯡ ꯗꯨꯀꯥꯟꯗ ꯂꯥꯛꯑꯒ ꯑꯗꯨꯝ ꯈꯟꯅꯔꯁꯤ ꯑꯗꯨꯗꯤ ꯑꯥ ꯐꯔꯦ ꯑꯗꯨꯗꯤ ꯐꯣꯟꯁꯦ ꯊꯝꯃꯒꯦꯅꯦꯀꯣ ꯍꯂꯣ ꯑꯣ ꯐꯔꯦ ꯐꯔꯦ ꯍꯌꯦꯡ ꯗꯨꯀꯥꯟꯗ ꯑꯣꯏꯅ ꯂꯦꯡꯊꯣꯛꯄꯤꯔꯛꯑꯣ ꯌꯥꯔꯦ ꯑꯩ ꯊꯝꯃꯦꯀꯣ ꯑꯗꯨꯗꯤ